ꯚꯥꯔꯠꯀꯤ ꯃꯦꯗꯤꯌꯥ ꯑꯁꯤ ꯑꯇꯣꯞꯄ ꯑꯇꯣꯞꯄꯒ ꯌꯦꯡꯅꯕꯗ ꯆꯥꯡ ꯇꯥꯗꯦ ꯁꯦꯚꯦꯟꯇꯤ ꯄꯥꯔꯁꯦꯟꯗꯤ ꯑꯆꯨꯝꯕ ꯑꯣꯏ ꯊꯥꯔꯇꯤ ꯄꯥꯔꯁꯦꯟꯗꯤ ꯂꯥꯜꯂꯤ ꯍꯥꯏꯅ ꯈꯜꯂꯤ ꯃꯅꯤꯄꯨꯔꯒꯤ ꯑꯣꯏꯅ ꯁꯉꯥꯏ ꯑꯦꯛꯁꯄ꯭ꯔꯦꯁ ꯄꯣꯛꯅꯐꯝ ꯇꯤꯚꯤꯒꯤ ꯑꯣꯏꯅ ꯏꯝꯄꯦꯛ ꯇꯤ ꯚꯤ ꯑꯥꯏ ꯑꯦꯁ ꯇꯤ ꯚꯤ ꯑꯁꯤꯅꯆꯤꯡꯕꯅꯤ